ꯃꯁꯤꯡ ꯃꯉꯥꯗꯨꯗꯤ ꯑꯍꯥꯟꯕꯗ ꯅꯤꯐꯨꯃꯉꯥ ꯑꯅꯤꯁꯨꯕꯗ ꯆꯥꯝꯃꯒ ꯌꯥꯡꯈꯩ ꯑꯍꯨꯝꯁꯨꯕꯗ ꯂꯤꯁꯤꯡ ꯃꯔꯤꯒ ꯆꯥꯍꯨꯝꯒ ꯀꯨꯟ ꯃꯔꯤꯁꯨꯕꯗ ꯂꯤꯁꯤꯡ ꯍꯨꯝꯐꯨꯗ꯭ꯔꯥꯒ ꯆꯥꯅꯤꯄꯥꯟ ꯌꯥꯡꯈꯩꯍꯨꯝꯗꯣꯏ ꯃꯉꯥꯁꯨꯕꯗ ꯂꯤꯆꯥ ꯑꯍꯨꯝ ꯂꯤꯁꯤꯡ ꯇꯔꯥꯅꯤꯊꯣꯏ ꯆꯥꯝꯃꯉꯥ ꯀꯨꯟꯃꯥꯊꯣꯏ